ꯑꯈꯣꯏꯒꯤ ꯃꯅꯤꯄꯨꯔꯗ ꯑꯅꯝꯕꯅ ꯁꯦꯝꯁꯪ ꯁꯤꯖꯤꯟꯅꯩ ꯑꯥꯏꯐꯣꯟ ꯑꯗꯨꯝ ꯁꯤꯖꯤꯟꯅꯩ ꯑꯩ ꯏꯁꯥꯃꯛꯀꯤ ꯐꯣꯟꯁꯤ ꯁꯦꯝꯁꯪꯅꯤ ꯄꯥꯏꯖꯔꯤꯕꯁꯤ ꯑꯩꯅ ꯌꯥꯝꯅ ꯁꯤꯖꯤꯟꯅꯕ ꯐꯤꯆꯔ ꯍꯥꯏꯔꯗꯤ ꯋꯥꯠꯁꯑꯦꯞ ꯏꯟꯁꯇꯥꯒ꯭ꯔꯥꯝ ꯅꯆꯤꯡꯕ ꯁꯤꯖꯤꯟꯅꯩ